ꯁꯤ ꯐꯥꯔꯃꯥꯁꯤꯒꯤ ꯃꯤ ꯑꯣꯏꯕꯤꯔꯕ꯭ꯔꯣ ꯍꯤꯗꯥꯛ ꯑꯃꯇ ꯍꯪꯖꯔꯛꯀꯦꯕ ꯄꯦꯔꯥꯁꯤꯇꯥꯃꯣꯜ ꯂꯩꯕ꯭ꯔꯣ ꯑꯗꯨ ꯑꯩꯈꯣꯏꯁꯦ ꯗꯨꯀꯥꯟꯒꯤ ꯄꯨꯂꯞ ꯂꯧꯗꯣꯏꯅꯦꯕ ꯑꯗꯨ ꯌꯥꯒꯗ꯭ꯔꯣ ꯑꯗꯨꯝ ꯈꯇꯪ ꯌꯥꯝꯅ ꯂꯧꯒꯦ ꯇꯧꯕ ꯑꯇꯣꯞꯄꯗꯁꯨ ꯀꯩꯗꯧꯗꯣꯏꯅꯦꯕ ꯑꯗꯨ ꯍꯤꯗꯥꯛ ꯈꯔꯒ ꯍꯪꯂꯛꯀꯦ ꯂꯩꯒꯗ꯭ꯔꯣ ꯂꯣꯁꯟꯒꯨꯝꯕꯗ ꯀꯔꯤ ꯖꯣꯏꯒꯤ ꯂꯣꯁꯟꯗꯨ ꯂꯩꯕ꯭ꯔꯣ ꯁꯟꯁ꯭ꯀꯔꯤꯟꯗꯣ ꯑꯗꯨꯒꯥ ꯀꯔꯤ ꯍꯥꯏꯗꯣꯏꯅꯣ ꯈꯪꯗ꯭ꯔꯦꯅꯦ ꯂꯤꯔꯤꯀꯦꯜ ꯂꯣꯁꯟꯗꯨꯗꯤ ꯂꯩꯕ꯭ꯔꯥ ꯑꯗꯣ ꯒꯨꯂꯤ ꯉꯁꯥꯏꯒꯤꯗꯨꯅ ꯈꯔ ꯂꯧꯒꯦ ꯑꯗꯨꯗꯨꯒ ꯂꯣꯁꯟꯒꯨꯝꯕꯗꯨꯅ ꯑꯩ ꯁꯤꯖꯤꯟꯅꯅꯕꯅꯦ ꯑꯗꯨꯗꯨꯒ ꯑꯩꯒꯤ ꯃꯥꯏꯁꯦ ꯐꯨꯔꯤ ꯈꯔ ꯊꯣꯛꯑꯝꯃꯦꯕꯀꯣ ꯑꯗꯨꯗꯨꯒꯤ ꯀꯔꯤ ꯈꯔꯒ ꯂꯧꯒꯦ ꯒꯨꯂꯤ ꯈꯔꯒ ꯑꯩ ꯆꯦ ꯀꯔꯤ ꯀꯔꯥ ꯄꯨꯔꯛꯀꯦꯕꯀꯣ ꯑꯗꯨꯗꯨꯒ ꯌꯦꯡꯂꯒ ꯂꯧꯒꯦ ꯑꯣ ꯉꯁꯤꯗꯤ ꯊꯦꯡꯈ꯭ꯔꯦ ꯍꯌꯦꯡ ꯑꯣꯏꯅ ꯂꯥꯛꯑꯒꯦ ꯀꯗꯥꯏꯋꯥꯏꯗꯒꯤꯅꯣ ꯑꯩꯕꯨꯗꯤ ꯊꯧꯕꯥꯜꯗꯒꯤꯅꯦ ꯍꯣꯏ ꯑꯗꯣ ꯍꯤꯗꯥꯛ ꯀꯔꯤ ꯀꯔꯤ ꯑꯩꯈꯣꯏꯒꯤ ꯂꯧꯅꯤꯡꯕ ꯂꯩꯔꯁꯨ ꯑꯗꯨꯝ ꯁꯤꯗ ꯄꯥꯎ ꯐꯥꯎꯔꯛꯑꯒꯦ ꯑꯗꯨꯗꯤ ꯑꯗꯨ ꯃꯃꯟꯗꯤ ꯈꯔ ꯇꯥꯎ ꯎꯝ ꯎꯝ ꯎꯝ

ꯎꯝ ꯍꯣꯏ ꯅꯪꯒꯤꯗꯣ ꯀꯗꯥꯏꯋꯥꯏꯗꯅꯦꯕ ꯐꯝꯃꯤꯗꯣ ꯊꯧꯕꯥꯜꯗꯔꯣ ꯑꯗꯨꯝ ꯕꯥꯖꯥꯔꯗꯔꯣ ꯀꯌꯥꯝ ꯀꯨꯏꯔꯒꯦ ꯐꯥꯔꯃꯥꯁꯤ ꯍꯥꯡꯕ ꯑꯣ ꯀꯗꯥꯏꯗ ꯇꯝꯂꯛꯄꯅꯣ ꯑꯣ ꯎꯗ꯭ꯔꯤꯗ ꯑꯃꯨꯛ ꯃꯥꯅꯦ ꯍꯥꯏꯅꯤꯡꯉꯥꯏ ꯂꯩꯇꯦ